ꯑꯣ ꯀꯅꯥ ꯀꯅꯥ ꯀꯅꯥ ꯑꯣꯏꯕꯤꯔꯕ ꯑꯣ ꯑꯣ ꯑꯣ ꯍꯣꯏ ꯍꯣꯏ ꯌꯥꯏ ꯌꯥꯏ ꯀꯩꯁꯨ ꯀꯥꯏꯗꯦ ꯍꯣꯏ ꯀꯥꯛꯆꯤꯡ ꯀꯥꯛꯆꯤꯡꯗ ꯀꯣꯏꯕ ꯌꯥꯕ ꯃꯐꯝꯁꯦ ꯑꯩꯈꯣꯏꯒꯤ ꯀꯥꯛꯆꯤꯡ ꯒꯥꯔꯗꯦꯟ ꯍꯥꯏꯕ ꯑꯃ ꯂꯩꯌꯦꯕꯀꯣ ꯑꯩꯈꯣꯏꯒꯤ ꯀꯛꯆꯤꯡ ꯕꯖꯥꯔꯗꯒꯤ ꯀꯤꯂꯣꯃꯤꯇꯔ ꯑꯅꯤ ꯑꯍꯨꯝ ꯃꯨꯛ ꯆꯪꯁꯤꯜꯂꯒ ꯑꯩꯈꯣꯏ ꯀꯛꯆꯤꯡ ꯒꯥꯔꯗꯦꯟꯁꯦ ꯀꯣꯏꯕ ꯀꯣꯏꯕ ꯑꯗꯨꯝ ꯌꯥꯏ ꯍꯧꯖꯤꯛꯀꯤ ꯃꯐꯝꯁꯦ ꯑꯗꯨꯝ ꯍꯥꯏꯗꯤ ꯃꯌꯥꯝ ꯇꯧꯔꯤꯁ ꯏꯁꯄꯣꯠꯁꯨ ꯑꯗꯨꯝ ꯑꯣꯏꯔꯕꯅꯦ ꯍꯧꯖꯤꯛꯇꯤꯀꯣ ꯑꯗꯨꯝ ꯍꯥꯏꯗꯤ ꯃꯊꯛꯇ ꯑꯩꯈꯣꯏꯒꯤ ꯆꯤꯡꯃꯊꯛꯁꯤꯗ ꯑꯩꯈꯣꯏꯒꯤ ꯀꯩꯅꯣ ꯊꯥꯗꯅ ꯂꯩ ꯃꯌꯥꯝ ꯊꯥꯗꯅ ꯌꯥꯝ ꯐꯖꯕ ꯖꯒꯥꯅꯦ ꯁꯤ ꯀꯣꯏꯕ ꯌꯥꯏ ꯑꯣ ꯅꯣꯏ ꯂꯥꯛꯄꯒꯤ ꯑꯦꯄꯣꯏꯟꯃꯦꯟꯅ ꯀꯔꯝꯀꯥꯟꯗ ꯂꯧꯒꯗꯣꯏꯅꯣ ꯂꯥꯛꯄꯒꯤꯅ ꯑꯣ ꯑꯣ ꯌꯥꯏ ꯁꯪꯒꯅꯤ ꯁꯪꯒꯅꯤ ꯃꯇꯝꯗꯣ ꯁꯪꯒꯅꯤ ꯑꯗꯣ ꯃꯊꯛꯁꯤꯗ ꯑꯩꯈꯣꯏꯒꯤ ꯑꯩ ꯆꯧꯔꯛꯄ ꯈꯔ ꯃꯥꯒꯤ ꯃꯥꯒꯤ ꯂꯩꯔꯤꯕ ꯃꯥꯒꯤ ꯃꯥꯏ ꯇꯣꯄꯣꯒ꯭ꯔꯥꯐꯤ ꯍꯥꯏꯇꯥꯔꯦꯀꯣ ꯃꯥꯒꯤ ꯂꯩꯔꯤꯕ ꯃꯥꯒꯤ ꯃꯑꯣꯡ ꯃꯇꯧꯁꯦ ꯈꯤꯇꯪ ꯍꯥꯏꯔꯛꯀꯦꯀꯣ ꯌꯥꯕ꯭ꯔꯥ ꯑꯣ ꯃꯥꯁꯦ ꯃꯥꯏ ꯃꯊꯛꯇ ꯀꯩꯅꯣ ꯂꯩꯕꯅꯦ ꯑꯩꯈꯣꯏꯒꯤ ꯑꯩꯈꯣꯏꯒꯤ ꯁꯝꯕꯨꯕꯤ ꯑꯗꯒꯤ ꯑꯩꯈꯣꯏꯒꯤ ꯃꯍꯥꯗꯦꯕꯒꯤ ꯑꯆꯧ ꯑꯆꯧꯕ ꯃꯥꯒꯤ ꯑꯗꯒꯤ ꯑꯇꯣꯞ ꯑꯇꯣꯞꯄ ꯃꯥꯒꯤ ꯃꯌꯥꯝ ꯑꯃ ꯊꯥꯈ꯭ꯔꯦꯀꯣ ꯎ ꯌꯥꯝ ꯐꯖꯕꯅꯤ ꯑꯗꯒꯤ ꯃꯊꯛꯇꯨꯅ ꯑꯗꯒꯤ ꯑꯃꯨꯛ ꯌꯦꯡꯕ ꯃꯇꯝꯗ ꯆꯤꯡꯗꯨꯒꯤ ꯌꯦꯡꯗꯔꯛꯄ ꯑꯩꯈꯣꯏ ꯀꯥꯛꯆꯤꯡꯒꯤ ꯂꯩꯔꯤꯕ ꯑꯀꯣꯏꯕꯒꯤ ꯑꯩꯈꯣꯏꯒꯤ ꯇꯥꯔꯤꯕ ꯑꯩꯈꯣꯏꯒꯤ ꯇꯥꯔꯤꯕ ꯀꯥꯛꯆꯤꯡꯁꯦ ꯁꯤ ꯂꯣꯏ ꯎꯕ ꯐꯪꯒꯅꯤ ꯌꯥꯝ ꯐꯖꯕ ꯖꯒꯥꯅꯤ ꯑꯗꯣ ꯀꯩꯅꯣ ꯇꯧꯔꯒꯀꯣ ꯑꯗꯣ ꯍꯌꯦꯡ ꯄꯨꯡ ꯀꯌꯥꯃꯨꯛꯇꯒꯤ ꯀꯩꯅꯣ ꯇꯧꯗꯣꯏꯅꯣ ꯆꯠꯀꯦ ꯍꯥꯏꯕꯅꯣ ꯑꯣ ꯃꯣꯔꯅꯤꯡꯗꯒꯤ ꯆꯥꯛ ꯏꯁꯤꯡꯅ ꯀꯃꯥꯏ ꯇꯧꯒꯗꯕ

ꯍꯣꯏ ꯑꯗꯨꯃꯥꯏꯅ ꯇꯧꯔꯒ ꯇꯧ ꯑꯗꯨ ꯅꯣꯏꯗ ꯅꯣꯏꯗꯁꯨ ꯈꯨꯗꯣꯡ ꯆꯥꯏꯗꯅꯀꯣ ꯍꯥꯏꯗꯤ ꯑꯗꯨꯒꯤ ꯁꯦꯝꯗꯣꯛ ꯁꯦꯝꯖꯤꯟ ꯑꯃꯨꯛ ꯇꯧꯗꯧ ꯁꯔꯨꯛꯄꯨꯗꯤ ꯑꯗꯨꯗ ꯃꯇꯝ ꯃꯥꯡꯗꯧ ꯁꯔꯨꯛꯄꯨꯗꯤ ꯑꯗꯨꯝ ꯑꯥꯗ ꯑꯗꯨꯝ ꯀꯦꯇꯔꯤꯡ ꯁꯔꯚꯤꯁ ꯀꯣꯏꯕ ꯆꯠꯄ ꯑꯣꯏꯅ ꯇꯧꯔꯒ ꯑꯗꯨꯝ ꯆꯥꯔ ꯈꯣꯠꯂ ꯇꯧꯔꯒꯀꯣ ꯑꯗꯨꯒꯤ ꯑꯗꯨ ꯑꯗꯨꯒꯤ ꯃꯑꯣꯡꯗ ꯑꯗꯨꯝ ꯑꯗꯨꯒꯤ ꯑꯗꯨꯅ ꯐꯒꯗ꯭ꯔꯥ ꯑꯗꯨꯃꯥꯏꯅ ꯍꯣꯏ ꯑꯇꯣꯞꯄꯁꯦ ꯑꯇꯣꯞꯄꯁꯤ ꯂꯩꯗꯤ ꯂꯩ ꯑꯩꯈꯣꯏꯒꯤ ꯅꯣꯏ ꯀꯩꯅꯣꯗꯁꯨ ꯇꯥꯔꯝꯕꯗꯤ ꯌꯥꯔꯦ ꯀꯩꯅꯣꯗꯁꯨ ꯑꯩꯈꯣꯏꯒꯤ ꯀꯩꯅꯣ ꯑꯦꯡꯀꯔꯤꯡ ꯃꯦꯂꯥꯒ ꯇꯧꯈꯤꯕꯗꯣ ꯈꯣꯏ ꯆꯣꯞꯄꯒꯤ ꯃꯦꯂꯥꯒ ꯇꯧꯈꯤꯕꯗꯣ ꯍꯣꯏ ꯑꯗꯨ ꯑꯗꯨꯒꯤ ꯃꯣꯏ ꯀꯩꯅꯣꯗꯣ ꯍꯥꯏꯗꯤ ꯃꯐꯝꯗꯨꯁꯨ ꯌꯥꯝ ꯌꯦꯡꯕ ꯅꯨꯉꯥꯏꯕꯅꯦꯕꯀꯣ ꯍꯥꯏꯕꯗꯤ ꯑꯩꯈꯣꯏꯒꯤ ꯀꯔꯤ ꯑꯩꯈꯣꯏ ꯀꯕꯣꯛꯀꯨꯝꯕ ꯊꯥꯗꯔꯒ ꯉꯥ ꯃꯈꯟ ꯃꯌꯥꯝ ꯂꯩꯕꯅꯦꯕꯀꯣ ꯉꯥꯁꯤꯡꯗꯨꯒꯤ ꯃꯥꯒꯤ ꯀꯩꯅꯣ ꯇꯧꯕ ꯌꯦꯡꯕ ꯈꯣꯠꯄ ꯑꯗꯨꯃ ꯌꯥꯏ ꯑꯗꯣ ꯁꯤꯗ ꯅꯠꯇꯅ ꯑꯗꯣ ꯀꯩꯅꯣꯗꯨꯒ ꯅꯛꯅꯔꯕ ꯍꯥꯏꯇꯥꯔꯦ ꯒꯥꯔꯗꯦꯟꯗꯨꯒ ꯅꯛꯅꯔꯕ ꯆꯤꯡ ꯃꯣꯏꯒꯤ ꯃꯅꯤꯡꯂꯣꯝꯗ ꯆꯤꯡ ꯑꯃꯒꯁꯨ ꯂꯩꯔꯤꯕꯀꯣ ꯏꯀꯣ ꯏꯀꯣ ꯄꯥꯔꯛ ꯍꯥꯏꯅ ꯑꯗꯨ ꯑꯗꯨ ꯑꯗꯨꯗꯁꯨ ꯑꯗꯨꯝ ꯆꯠꯄ ꯌꯥꯏ ꯆꯠꯄ ꯌꯥꯏ ꯍꯥꯏꯕꯗꯤ ꯑꯗꯨꯁꯨ ꯎ ꯃꯈꯜ ꯃꯈꯜ ꯃꯈꯜ ꯃꯌꯥꯝ ꯑꯃꯀꯣ ꯎ ꯌꯣꯛꯈꯠꯂꯤꯕꯀꯣ ꯑꯗꯨꯁꯨ ꯑꯗꯨꯝ ꯆꯠꯄ ꯌꯥꯏ ꯑꯗꯨꯒ ꯑꯗꯨꯁꯨ ꯌꯥꯏ ꯑꯣ ꯍꯣꯏ ꯍꯣꯏ ꯄꯨꯡ ꯄꯨꯡ ꯄꯨꯡꯗꯤ ꯀꯌꯥꯃꯨꯛꯇꯩ ꯑꯌꯨꯛ ꯍꯥꯏꯗꯣ ꯄꯨꯡ ꯄꯨꯡꯗꯤ ꯀꯌꯥꯃꯨꯛꯇꯩ ꯆꯠꯁꯦ ꯍꯥꯏꯕꯅꯣ ꯑꯣ ꯍꯣꯏ ꯑꯗꯨꯗ ꯑꯗꯨꯗꯤ ꯑꯗꯨꯒꯤ ꯃꯇꯝꯗꯨꯗꯒꯤ ꯇꯧꯅꯕ ꯆꯠꯅꯕ ꯇꯧꯔꯁꯦ ꯑꯗꯨꯗꯤ ꯑꯣ ꯍꯣꯏ ꯍꯣꯏ ꯍꯣꯏ ꯑꯗꯨꯝ ꯍꯌꯦꯡꯗꯣ ꯀꯣꯟꯇꯦꯛ ꯑꯗꯨꯝ ꯇꯧꯕꯤꯔꯛꯑꯣ ꯅꯣꯏꯅ ꯂꯥꯛꯄꯒ ꯎꯝ ꯎꯝ ꯊꯝꯃꯣ ꯊꯝꯃꯣ